ꯑꯩ ꯃꯣꯟꯈꯨꯝ ꯐꯤ ꯂꯣꯜꯂꯤ ꯑꯩꯅ ꯅꯣꯡꯃ ꯀꯥꯏꯊꯣꯛꯂꯒ ꯃꯣꯟꯈꯨꯝ ꯐꯤ ꯂꯣꯟꯕꯗ ꯑꯗꯨꯝ ꯃꯣꯟꯈꯨꯝ ꯐꯤ ꯇꯔꯥꯃꯨꯛꯀꯤ ꯆꯥꯡ ꯑꯗꯨꯝ ꯂꯣꯟꯕ ꯡꯝꯃꯤ ꯌꯣꯟꯕꯁꯨ ꯌꯥꯝꯅ ꯅꯨꯡꯉꯥꯏ ꯃꯃꯟꯁꯨ ꯌꯥꯝꯅ ꯍꯣꯡꯏ ꯃꯤꯌꯥꯝꯅꯁꯨ ꯄꯥꯝꯅꯩ ꯊꯨꯅꯁꯨ ꯂꯣꯟꯕꯗ ꯌꯥꯝꯅ ꯅꯨꯡꯉꯥꯏꯕ ꯀꯨꯏꯅꯁꯨ ꯆꯪꯗꯕ ꯌꯥꯝꯅ ꯅꯨꯡꯉꯥꯏ ꯃꯣꯟꯈꯨꯝ ꯐꯤ ꯂꯣꯟꯕꯁꯦ